ꯍꯣꯏ ꯑꯩ ꯌꯦꯡꯖꯩ ꯐꯦꯁꯕꯨꯛ ꯑꯗꯒꯤ ꯌꯨꯇ꯭ꯌꯨꯕꯀꯨꯝꯕꯗ ꯆꯥꯕꯗ ꯉꯥꯎꯖꯕꯤ ꯅ ꯆꯥꯕ ꯑꯗꯨ ꯑꯗꯨꯁꯨ ꯑꯗꯨꯝ ꯌꯦꯡꯉꯦ ꯑꯗꯨꯒ ꯊꯣꯡꯕꯒꯤ ꯁꯣ ꯇꯧꯔꯛꯄ ꯃꯣꯏꯅ ꯁꯦꯝꯃꯛꯄ ꯑꯗꯨꯒ ꯆꯥꯔꯛꯄ ꯑꯗꯨꯒꯨꯝꯕꯗꯨꯁꯨ ꯑꯗꯨꯝ ꯌꯦꯡꯉꯦ ꯑꯗꯣ ꯌꯥꯝꯅ ꯃꯣꯏꯅ ꯆꯥꯕꯗꯣ ꯑꯩꯈꯣꯏꯁꯨ ꯑꯗꯨꯝ ꯍꯥꯎꯒꯗꯧꯕ ꯃꯥꯜꯂꯦ ꯑꯗꯨꯅ ꯑꯗꯨꯒꯤ ꯃꯣꯏꯒꯤ ꯆꯥꯔꯤꯕꯒꯤ ꯃꯑꯣꯡ ꯑꯗꯨꯒ ꯃꯣꯏꯅ ꯊꯣꯡꯉꯛꯏꯕ ꯑꯗꯒꯤ ꯑꯗꯨꯒꯨꯝꯕ ꯃꯑꯣꯡꯗꯨꯁꯨ ꯌꯥꯝꯅ ꯄꯥꯝꯃꯦ ꯌꯥꯝꯅ ꯍꯥꯎꯒꯗꯕꯁꯨ ꯑꯗꯨꯝ ꯃꯥꯜꯂꯦ